ꯍꯣꯏ ꯑꯩꯈꯣꯏꯒꯤ ꯃꯐꯝꯁꯤꯗ ꯂꯝ ꯀꯣꯏꯕꯁꯤꯡꯅ ꯂꯥꯛꯑꯒ ꯃꯈꯣꯏꯅ ꯀꯣꯏꯅꯤꯡꯂꯤꯕ ꯌꯦꯡꯅꯤꯡꯂꯤꯕ ꯂꯝ ꯑꯗꯨꯕꯨ ꯌꯦꯡꯅꯕ ꯐꯦꯁꯤꯂꯤꯇꯤ ꯀꯌꯥꯃꯨꯛ ꯂꯩ ꯃꯈꯣꯏꯅ ꯑꯄꯥꯝꯕ ꯃꯣꯏꯅ ꯌꯦꯡꯅꯤꯡꯉꯤ ꯍꯥꯏꯔꯤꯕ ꯃꯐꯝꯗꯨ ꯌꯧꯅ ꯆꯠꯅꯕꯒꯤꯗꯃꯛꯇ ꯇꯨꯔ ꯒꯥꯏꯗ ꯇꯧꯕꯤꯅꯕ ꯃꯤꯁꯨ ꯃꯔꯥꯡ ꯀꯥꯏꯅ ꯑꯗꯨꯝ ꯂꯩ ꯃꯈꯣꯏꯅ ꯄꯥꯝꯂꯤꯕ ꯃꯐꯝꯗꯣ ꯑꯗꯨ ꯌꯧꯅꯕ ꯑꯗꯨꯝ ꯃꯈꯣꯏꯅ ꯒꯥꯏꯗꯁꯨ ꯇꯧꯕꯤꯒꯅꯤ